ꯑꯦꯂꯦꯛꯇ꯭ꯔꯤꯛꯁꯤꯇꯤꯒꯤ ꯑꯣꯏꯕ ꯈꯨꯗꯣꯡꯊꯤꯅꯤꯡꯉꯥꯏ ꯑꯣꯏꯕ ꯈꯔ ꯍꯥꯏꯔꯕꯗꯤ ꯑꯩꯈꯣꯏꯅ

ꯒ꯭ꯂꯣꯞ ꯑꯃꯠꯇ ꯎꯞꯇꯅ ꯑꯩꯈꯣꯏꯅ ꯑꯦꯂꯦꯛꯇ꯭ꯔꯤꯛꯁꯁꯤ ꯗꯥꯏꯔꯦꯛ ꯀꯣꯟꯇꯦꯛ ꯇꯧꯅꯕ ꯃꯇꯝꯗ ꯑꯩꯈꯣꯏꯗ ꯁꯣꯛ ꯇꯧꯕ ꯉꯝꯃꯤ ꯁꯣꯛ ꯊꯣꯛꯄ ꯌꯥꯒꯅꯤ ꯁꯣꯛ ꯇꯧꯔꯛꯄ ꯌꯥꯒꯅꯤ ꯁꯣꯛ ꯇꯧꯕꯅ ꯃꯔꯝ ꯑꯣꯏꯔꯒ ꯁꯣꯛ ꯇꯧꯔꯤꯕ ꯃꯤ ꯑꯗꯨ ꯁꯤꯕꯐꯥꯎ ꯉꯝꯃꯤ ꯃꯔꯝ ꯑꯁꯤꯅ ꯑꯩꯈꯣꯏꯅ ꯑꯦꯂꯦꯇ꯭ꯔꯤꯛ ꯑꯦꯂꯦꯛꯇ꯭ꯔꯤꯛꯁꯤꯇꯤꯒꯤ ꯑꯦꯄ꯭ꯂꯥꯌꯦꯟꯁ ꯀꯨꯝꯕ ꯀꯩꯒꯨꯝꯕ ꯀꯟꯅꯦꯛꯁꯟ ꯒꯨꯝꯕ ꯁꯣꯔꯠ ꯁꯔꯀ꯭ꯋꯤꯠ ꯀꯨꯝꯕ ꯊꯣꯛꯄ ꯃꯇꯝꯗ ꯑꯩꯈꯣꯏꯅ ꯁꯦꯝꯒꯦ ꯈꯣꯠꯀꯦ ꯍꯥꯏꯕ ꯇꯥꯔꯒꯗꯤ ꯃꯦꯟ ꯁ꯭ꯋꯤꯠꯆ ꯑꯣꯞ ꯇꯧꯕ ꯅꯠꯇ꯭ꯔꯒꯅ ꯑꯩꯈꯣꯏꯒꯤ ꯈꯨꯠꯇ ꯑꯦꯂꯦꯛꯇ꯭ꯔꯤꯛꯁꯤꯇꯤ ꯆꯪꯗꯕ ꯂꯕꯔ ꯒ꯭ꯂꯣꯞ ꯎꯞꯀꯗꯕꯅꯤ